ꯑꯩꯍꯥꯛ ꯔꯤꯆꯥꯔꯖ ꯇꯧꯒꯦ ꯇꯧꯖꯕꯅꯤ ꯑꯗꯣ ꯑꯁꯣꯝꯗ ꯔꯤꯆꯔꯥꯖ ꯇꯧꯕ ꯌꯥꯒꯗ꯭ꯔꯥ ꯑꯩ ꯑꯩꯒꯤ ꯁꯤꯝ ꯑꯁꯤ ꯑꯦꯌꯥꯔꯇꯦꯜꯅꯤ ꯑꯗꯣ ꯇꯨ ꯅꯥꯏꯟꯇꯤ ꯅꯥꯏꯟꯒꯤ ꯑꯃꯇ ꯀꯥꯞꯄꯤꯕ ꯌꯥꯒꯗ꯭ꯔꯥ ꯅꯝꯕꯔ ꯑꯃꯇ ꯍꯥꯏꯖꯔꯛꯀꯦ ꯅꯥꯏꯟ ꯑꯩꯠ ꯁꯤꯛꯁ ꯊ꯭ꯔꯤ ꯐꯣꯔ ꯖꯤꯔꯣ ꯐꯥꯏꯚ ꯊ꯭ꯔꯤ ꯅꯥꯏꯟ ꯊ꯭ꯔꯤ ꯑꯁꯤꯗ ꯑꯃꯇ ꯇꯨ ꯅꯥꯏꯟꯇꯤ ꯅꯥꯏꯟꯒꯤ ꯔꯤꯆꯥꯔꯖ ꯀꯥꯞꯄꯤꯔꯛꯄ ꯌꯥꯒꯗ꯭ꯔꯥ